ꯍꯜꯂꯣ ꯑꯥ ꯍꯪꯕꯤꯎ ꯑꯥ

ꯑꯣ ꯅꯨꯃꯤꯠ ꯀꯌꯥꯅꯤ ꯂꯩꯒꯗꯧꯕꯅꯣ ꯁꯦꯟꯗ꯭ꯔꯥꯗ ꯀꯣꯏꯕ ꯂꯥꯛꯄꯁꯦ ꯑꯣ ꯑꯗꯨ ꯑꯣꯏꯔꯒꯗꯤ ꯇꯥꯃꯣ ꯈꯣꯏꯒꯤ ꯀꯩꯅꯣꯒꯤ ꯒꯥꯏꯗꯁꯤ ꯀꯔꯝ ꯀꯥꯟꯗꯒꯤ ꯍꯧꯁꯤꯒꯦ ꯑꯗꯨꯒ ꯇꯥꯏꯃꯤꯡꯒꯤ ꯗ꯭ꯌꯨꯔꯦꯁꯟꯁꯤꯅ ꯈꯤꯇꯪ ꯍꯥꯏꯕꯤꯔꯛꯑꯣ ꯅꯣꯏꯅ ꯆꯠꯅꯤꯡꯕꯒꯤ ꯃꯇꯝ ꯑꯗꯨꯒꯤ ꯑꯣ ꯑꯩꯈꯣꯏꯒꯤ ꯁꯦꯗꯨꯜꯁꯤꯗꯤ ꯇꯨ ꯇꯨ ꯇꯨ ꯐꯣꯔ ꯊꯥꯔꯇꯤ ꯐꯥꯎꯕ ꯍꯥꯡꯉꯦ ꯑꯗꯨꯝ ꯑꯗꯨꯒꯤ ꯃꯅꯨꯡꯗ ꯑꯗꯨꯝ ꯁꯤꯜꯂꯁꯦ